ꯑꯩꯈꯣꯏꯒꯤ ꯑꯣꯏꯕ ꯏꯁꯩ ꯍꯥꯏꯔꯒꯗꯤ ꯑꯩꯈꯣꯏꯅ ꯊꯥꯏꯅꯒꯤ ꯑꯣꯏꯅ ꯈꯨꯅꯨꯡ ꯏꯁꯩ ꯑꯗꯨꯗꯒꯤ ꯈꯨꯂꯪ ꯏꯁꯩ ꯑꯗꯨꯗꯩ ꯈꯣꯡꯖꯣꯝ ꯄ꯭꯭ꯔꯕ ꯁꯛꯄ ꯑꯗꯨꯗꯒꯤ ꯍꯧꯖꯤꯛ ꯍꯧꯖꯤꯛꯀꯤ ꯑꯣꯏꯅ ꯍꯥꯏꯔꯀꯥꯟꯗꯅ ꯑꯩꯈꯣꯏꯅ ꯃꯇꯝ ꯏꯁꯩ ꯍꯥꯏꯗꯤ ꯑꯁꯤꯅ ꯑꯁꯤꯁꯤꯡꯁꯤꯅꯦ ꯍꯥꯏꯅꯤꯡꯉꯤ ꯑꯗꯨꯒ ꯑꯩꯈꯣꯏ ꯊꯥꯏꯅ ꯉꯜꯂꯤꯉꯩ ꯃꯇꯝꯗ ꯑꯩꯈꯣꯏꯅ ꯈꯨꯅꯨꯡ ꯏꯁꯩ ꯁꯛꯄ ꯌꯥꯝ ꯇꯥꯟꯅꯔꯝꯃꯦ ꯑꯗꯨꯗꯒꯤ ꯈꯨꯂꯪ ꯏꯁꯩ ꯂꯧ ꯎꯔꯤꯉꯩ ꯃꯇꯝꯗ ꯈꯨꯂꯪ ꯏꯁꯩ ꯁꯛꯄꯤ ꯅꯦꯛꯅꯔꯒ ꯑꯩꯈꯣꯏꯅ ꯑꯋꯥꯕ ꯄꯣꯊꯥꯅꯉꯥꯏꯒꯤꯗꯃꯛꯇ ꯑꯩꯈꯣꯏꯅ ꯈꯨꯂꯪ ꯏꯁꯩ ꯁꯛꯑꯒ ꯑꯩꯈꯣꯏꯅ ꯐꯧ ꯊꯥꯕꯕꯨ ꯑꯣꯏꯔꯣ ꯐꯧ ꯂꯦꯡꯕꯕꯨ ꯑꯣꯏꯔꯣ ꯑꯗꯨꯃꯥꯏꯅ ꯇꯧꯔꯝꯃꯤ ꯑꯗꯨꯒ ꯐꯣꯛ ꯁꯣꯡ ꯁꯤꯗ ꯈꯣꯡꯖꯣꯝ ꯄ꯭ꯔꯕ ꯈꯣꯡꯖꯣꯝ ꯄ꯭ꯔꯕꯁꯤꯁꯨ ꯑꯩꯈꯣꯏ ꯏꯁꯩ ꯃꯈꯜ ꯑꯃꯅꯦ ꯑꯗꯨꯒ ꯏꯁꯩ ꯃꯈꯜ ꯑꯃꯅꯦ ꯑꯗꯨ ꯍꯧꯖꯤꯛ ꯌꯥꯝꯅ ꯇꯥꯟꯅꯔꯤꯁꯤꯅ ꯑꯩꯈꯣꯏ ꯃꯇꯝ ꯏꯁꯩ ꯍꯥꯏꯇꯥꯔꯦ ꯃꯇꯝ ꯏꯁꯩ ꯑꯩꯈꯣꯏꯒꯤ ꯁꯤꯗ ꯏꯁꯇ꯭ꯔꯨꯃꯦꯟ ꯗ꯭ꯔꯝ ꯑꯗꯨꯗꯒꯤ ꯒꯤꯇꯥꯔꯅꯆꯤꯡꯕ ꯁꯤꯖꯤꯟꯅꯔꯒ ꯁꯛꯄꯁꯦ ꯁꯤꯁꯤꯅ ꯍꯧꯖꯤꯛꯇꯤ ꯃꯌꯥꯝꯅ ꯌꯥꯝꯅ ꯄꯥꯝꯅ ꯇꯥꯅꯔꯦ